ꯃꯅꯤꯄꯨꯔꯤ ꯂꯣꯜ ꯑꯁꯤ ꯊꯥꯏꯅꯗꯒꯤ ꯃꯥꯒꯤ ꯃꯌꯦꯛ ꯂꯩꯖꯕ ꯂꯣꯜ ꯑꯃ ꯑꯣꯏ ꯃꯁꯥꯒꯤ ꯃꯊꯛꯇ ꯏꯟꯗꯤꯌꯥꯒꯤ ꯅꯤꯄꯥꯜꯁꯨꯕ ꯂꯣꯟꯗꯁꯨ ꯆꯟꯈ꯭ꯔꯕ ꯂꯣꯟ ꯑꯃꯅꯤ ꯑꯗꯨꯕꯨ ꯂꯥꯏꯕꯛ ꯊꯤꯕ ꯍꯥꯏꯒꯗ꯭ꯔꯥ ꯂꯣꯜ ꯑꯁꯤ ꯃꯄꯥꯟ ꯂꯝꯗ ꯂꯩꯈꯤꯕ ꯍꯧꯒꯠꯂꯛꯂꯤꯕ ꯅꯍꯥꯔꯣꯜꯁꯤꯡꯅ ꯇꯥꯛꯄꯤ ꯇꯝꯕꯤꯕ ꯋꯥꯠꯄꯗꯒꯤ ꯆꯥꯡ ꯌꯥꯝꯅ ꯍꯟꯊꯔꯛꯂꯦ ꯂꯣꯟ ꯑꯁꯤ ꯈꯪꯕ ꯂꯣꯜ ꯑꯃ ꯑꯣꯏꯖꯔꯕꯁꯨ ꯐꯖꯅ ꯆꯥꯡ ꯅꯥꯏꯅ ꯆꯠꯅꯅ ꯂꯣꯟꯖꯕ ꯂꯣꯟ ꯑꯃꯗꯤ ꯑꯣꯏꯗ꯭ꯔꯦ ꯍꯧꯖꯤꯛꯇꯤ